ꯑꯩꯈꯣꯏꯅ ꯊꯥꯎꯁꯤ ꯍꯥꯟꯅ ꯍꯩꯔꯕ ꯃꯇꯨꯡꯗ ꯃꯔꯣꯏ ꯃꯄꯥꯡ ꯍꯥꯞꯄꯅꯤ ꯑꯗꯨꯒ ꯃꯔꯣꯏ ꯃꯄꯥꯡ ꯍꯥꯞꯄꯁꯤꯗ ꯃꯔꯣꯏ ꯃꯄꯥꯡꯁꯤ ꯃꯤꯅꯠ ꯇꯔꯥꯗꯩꯅ ꯇꯔꯥꯃꯉꯥ ꯁꯤꯐꯥꯎꯁꯤ ꯐꯖꯅ ꯃꯨꯜꯍꯜꯂꯅꯤ ꯑꯗꯨꯒꯤ ꯃꯇꯨꯡꯗ ꯁꯥꯁꯤ ꯍꯥꯞꯀꯅꯤ ꯁꯥꯁꯤ ꯍꯥꯞꯄ ꯃꯇꯨꯡꯗ ꯑꯩꯈꯣꯏꯅ ꯏꯁꯤꯡ ꯀꯩꯀꯩ ꯑꯝꯇ ꯍꯥꯞꯄꯗꯤ ꯌꯥꯗꯦ ꯃꯥꯒꯤ ꯌꯥꯎꯔꯛꯏꯕ ꯁꯥꯗ ꯌꯥꯎꯔꯛꯏꯕ ꯏꯁꯤꯡꯁꯤꯡ ꯑꯗꯨꯅ ꯃꯨꯟꯗ꯭ꯔꯤꯐꯥꯎ ꯍꯥꯟꯅ ꯐꯖꯅ ꯊꯣꯡꯉꯅꯤ ꯑꯗꯨꯒꯤ ꯃꯇꯨꯡꯗ ꯑꯩꯈꯣꯏꯅ ꯏꯁꯤꯡ ꯑꯅꯤꯔꯛ ꯅꯠꯇ꯭ꯔꯒ ꯑꯍꯨꯝꯂꯛ ꯍꯥꯞꯄꯒ ꯂꯣꯜꯂꯅꯤ ꯑꯗꯨꯒ ꯁꯥꯁꯤꯅ ꯃꯨꯜꯂꯦ ꯍꯥꯏꯔꯕ ꯃꯇꯝꯗ ꯃꯍꯤ ꯍꯥꯟꯅ ꯀꯟꯊꯣꯛꯑꯅꯤ ꯀꯟꯊꯣꯛꯑꯕ ꯃꯇꯨꯡꯗ ꯑꯩꯈꯣꯏꯅ ꯁꯥꯁꯤ ꯈꯛꯇ ꯊꯝꯃꯒ ꯃꯤꯅꯠ ꯃꯔꯤꯗꯩꯅ ꯃꯉꯥꯐꯥꯎ ꯌꯥꯝꯃꯕꯗ ꯇꯔꯥꯐꯥꯎꯕꯁꯤ ꯑꯩꯈꯣꯏꯅ ꯇꯣꯉꯥꯟꯅ ꯀꯣꯠꯂꯒ ꯐꯖꯅ ꯑꯃꯨꯛ ꯇꯧꯒꯅꯤ ꯑꯗꯨꯒꯤ ꯃꯇꯨꯡꯗ ꯊꯣꯡꯕ ꯑꯗꯨ ꯂꯣꯏꯁꯤꯟꯒꯅꯤ